ꯌꯦꯟ ꯉꯥꯅꯨ ꯂꯣꯏꯕꯒꯤ ꯃꯔꯤ ꯂꯩꯅꯅ ꯆꯠꯅꯔꯤꯕ ꯃꯊꯥꯞꯁꯤꯡ ꯍꯥꯏꯕ ꯇꯥꯔꯒꯗꯤ ꯑꯍꯥꯟꯕꯗ ꯌꯦꯟ ꯉꯥꯅꯨ ꯍꯥꯏꯕꯁꯤ ꯌꯦꯟꯅꯥꯎ ꯑꯗꯣ ꯑꯐꯕ ꯗꯔꯀꯥꯔ ꯑꯣꯏ ꯑꯐꯕ ꯌꯦꯟꯅꯥꯎ ꯃꯈꯣꯡ ꯃꯈꯨꯠ ꯕꯣꯛ ꯕꯣꯛ ꯂꯥꯎꯕ ꯈꯟꯕ ꯗꯔꯀꯥꯔ ꯑꯣꯏ ꯌꯦꯟꯅꯥꯎꯁꯤꯡ ꯑꯗꯣ ꯐꯔꯒꯗꯤ ꯍꯦꯛ ꯆꯥꯎꯔꯛꯄ ꯃꯇꯝꯗ ꯌꯦꯟꯁꯤꯡ ꯑꯗꯨꯁꯨ ꯑꯐꯕ ꯑꯣꯏꯒꯜꯂꯤ ꯃꯈꯥ ꯇꯥꯔꯛꯄꯗ ꯌꯦꯟ ꯉꯥꯅꯨ ꯂꯣꯏꯕ ꯍꯥꯏꯕꯁꯤ ꯑꯌꯤꯡ ꯑꯁꯥꯒꯤ ꯐꯤꯕꯝ ꯃꯇꯝꯒꯤ ꯑꯌꯤꯡ ꯑꯁꯥꯒꯤ ꯐꯤꯕꯝꯒ ꯌꯥꯝꯅ ꯆꯨꯅꯍꯟꯕ ꯗꯔꯀꯥꯔ ꯑꯣꯏ ꯑꯌꯤꯡꯕ ꯃꯇꯝꯗꯤ ꯌꯦꯟ ꯉꯥꯅꯨ ꯂꯣꯏꯕꯗ ꯌꯦꯟ ꯉꯥꯅꯨ ꯑꯗꯨ ꯁꯤꯒꯟꯕ ꯊꯣꯛꯏ ꯑꯌꯤꯡꯕ ꯃꯇꯝꯗ ꯂꯣꯏꯕ ꯇꯥꯔꯒꯗꯤ ꯌꯦꯟ ꯉꯥꯅꯨꯒꯤ ꯀꯟꯗꯤꯁꯟ ꯑꯦꯠꯃꯣꯁꯐꯤꯌꯔ ꯑꯗꯨ ꯌꯥꯝꯅ ꯁꯥꯍꯟꯕ ꯗꯔꯀꯥꯔ ꯑꯣꯏ ꯃꯁꯥꯗ ꯏꯪꯍꯟꯕ ꯌꯥꯗꯦ ꯏꯪꯕ ꯇꯥꯔꯒꯗꯤ ꯂꯣꯛꯊꯨꯡꯕ ꯃꯊꯤ ꯄꯦꯠ ꯄꯦꯠ ꯐꯥꯏꯕꯅꯆꯤꯡꯕ ꯊꯣꯛꯏ ꯑꯗꯨꯅ ꯑꯁꯤꯒꯨꯝꯕꯁꯤꯡ ꯑꯁꯤ ꯊꯣꯛꯇꯅꯕꯒꯤꯗꯃꯛꯇ ꯃꯇꯝ ꯃꯇꯝꯒꯤ ꯗꯔꯀꯥꯔ ꯑꯣꯏꯕ ꯍꯤꯗꯥꯛ ꯂꯥꯡꯊꯛꯁꯤꯡ ꯄꯤꯖꯕ ꯗꯔꯀꯥꯔ ꯑꯣꯏ ꯑꯃꯗꯤ ꯃꯆꯤꯟꯆꯥꯛ ꯑꯐꯕ ꯄꯤꯖꯕ ꯗꯔꯀꯥꯔ ꯑꯣꯏ ꯃꯆꯤꯟꯆꯥꯛ ꯑꯁꯤꯁꯨ ꯃꯆꯤꯟꯆꯥꯛꯁꯤꯡ ꯑꯁꯤꯁꯨ ꯑꯗꯨꯁꯨ ꯑꯐꯕ ꯃꯆꯤꯟꯆꯥꯛ ꯈꯜꯂꯒ ꯄꯤꯖꯒꯅꯤ ꯃꯗꯨꯅ ꯌꯦꯟ ꯉꯥꯅꯨꯁꯤꯡ ꯑꯗꯨ ꯆꯥꯎꯕꯗ ꯃꯇꯦꯡ ꯄꯥꯡꯉꯤ ꯊꯥꯗꯣꯛꯂꯒ ꯌꯦꯟ ꯉꯥꯅꯨ ꯂꯣꯏꯕ ꯇꯥꯔꯒꯁꯨ ꯑꯐꯕ ꯃꯐꯝꯗ ꯊꯥꯗꯣꯛꯄ ꯗꯔꯀꯥꯔ ꯑꯣꯏ ꯏꯁꯤꯡ ꯑꯐꯠꯇꯕ ꯃꯐꯝꯗ ꯊꯥꯗꯣꯛꯂꯒꯗꯤ ꯃꯗꯨꯁꯤꯡ ꯑꯗꯨ ꯆꯥꯁꯤꯜꯂꯨꯔꯒ ꯃꯈꯣꯏꯗ ꯑꯐꯠꯇꯕ ꯂꯥꯏꯅꯥ ꯇꯤꯟꯅ ꯀꯌꯥ ꯄꯣꯛꯂꯛꯇꯨꯅ ꯁꯤꯕ ꯐꯥꯎꯕ ꯌꯥꯎꯋꯤ ꯃꯔꯝ ꯑꯗꯨꯅ ꯌꯦꯟ ꯉꯥꯅꯨ ꯂꯣꯏꯕꯒꯤ ꯃꯇꯧ ꯑꯁꯨꯝꯅ ꯏꯟꯕ ꯗꯔꯀꯥꯔ ꯑꯣꯏ